ꯑꯩꯍꯥꯛꯅ ꯈ꯭ꯋꯥꯏꯅ ꯄꯥꯝꯖꯅ ꯆꯠꯈꯤꯕ ꯂꯝ ꯑꯗꯨꯗꯤ ꯂꯗꯥꯛ ꯍꯥꯏꯕꯁꯤꯅꯤ ꯆꯠꯄ ꯃꯇꯝꯗ ꯑꯩ ꯏꯁꯥꯒꯤ ꯕꯥꯏꯛꯀ ꯂꯣꯏꯅꯅ ꯆꯠꯈꯤ ꯑꯗꯨꯒ ꯂꯣꯏꯅ ꯂꯣꯏꯅꯅ ꯑꯩꯒꯤ ꯏꯃꯥꯟꯅꯕꯁꯤꯡ ꯃꯔꯨꯞ ꯃꯄꯥꯡꯁꯤꯡꯒ ꯑꯩꯈꯣꯏ ꯃꯤ ꯇꯔꯥꯃꯨꯛ ꯆꯠꯈꯤ ꯆꯠꯄ ꯃꯇꯝꯗ ꯑꯩꯈꯣꯏꯒꯤ ꯑꯦꯛꯄꯔꯤꯌꯦꯟꯁ ꯑꯗꯒꯤ ꯏꯁꯀꯤꯜꯁ ꯑꯩꯈꯣꯏꯒꯤ ꯑꯦꯠꯕꯦꯟꯆꯔꯁꯒꯤ ꯏꯁꯀꯤꯜ ꯑꯦꯛꯁꯄꯔꯤꯌꯦꯟꯁ ꯃꯌꯥꯝꯃ ꯀꯌꯥ ꯃꯔꯨꯝ ꯑꯩꯈꯣꯏ ꯑꯅꯧꯕ ꯂꯔꯟ ꯇꯧꯔꯛꯈꯤ ꯑꯍꯥꯟꯕꯗ ꯑꯩꯈꯣꯏꯅ ꯍꯥꯏꯖꯒꯗꯕꯗꯤ ꯕ꯭ꯌꯨꯇꯤꯐꯨꯜ ꯁꯤꯟꯅꯔꯤꯒꯤ ꯃꯇꯥꯡꯗ ꯂꯗꯥꯛ ꯆꯠꯄ ꯃꯇꯝꯗ ꯊꯦꯡꯅꯖꯈꯤ ꯂꯗꯥꯛ ꯆꯠꯄ ꯃꯇꯝꯗ ꯍꯥꯏꯕ ꯃꯣꯏꯒꯤ ꯏꯁꯇꯅꯤꯡꯁ ꯃꯥꯎꯟꯇꯦꯟ ꯀ꯭ꯂꯤꯌꯔ ꯕ꯭ꯂꯨ ꯂꯦꯛꯁ ꯀꯂꯔꯐꯨꯜ ꯂꯦꯟꯁꯀꯦꯞ ꯃꯁꯤꯅ ꯃꯈꯣꯏꯒꯤ ꯍꯥꯏꯔꯤꯕ ꯂꯝ ꯑꯁꯦ ꯃꯦꯖꯤꯀꯦꯜ ꯑꯣꯏꯍꯜꯂꯤ ꯖꯒꯥꯗꯣ ꯑꯅꯤꯁꯨꯕꯗ ꯑꯦꯠꯕꯦꯟꯆꯔ ꯑꯦꯠꯕꯦꯟꯆꯔꯒꯤ ꯃꯇꯥꯡꯗꯗꯤ ꯑꯩꯈꯣꯏꯅ ꯕꯥꯏꯛꯇ ꯆꯠꯄꯅ ꯃꯔꯝ ꯑꯣꯏꯔꯒ ꯑꯦꯠꯕꯦꯟꯆꯔ ꯑꯗꯨꯛꯀꯤ ꯃꯇꯤꯛ ꯌꯥꯝꯅ ꯆꯥꯎꯅ ꯂꯩ ꯍꯥꯏ ꯃꯥꯎꯟꯇꯦꯟ ꯄꯥꯁꯦꯁ ꯇꯧꯔꯛꯄ ꯃꯇꯝꯗ ꯈꯨꯗꯝ ꯑꯣꯏꯅ ꯍꯥꯏꯔꯕꯗ ꯈꯔꯗꯨꯡꯂꯥ ꯍꯥꯏꯔꯤꯕ ꯆꯤꯡꯗꯣꯟ ꯑꯁꯤꯗꯒꯤ ꯑꯩꯈꯣꯏꯅ ꯑꯩꯈꯣꯏꯅ ꯂꯥꯟꯊꯣꯛꯄ ꯃꯇꯝꯗ ꯌꯥꯝꯅ ꯑꯦꯛꯁꯥꯏꯠꯇꯤꯡ ꯑꯣꯏꯕ ꯆꯦꯂꯦꯟꯖꯤꯡ ꯑꯣꯏꯕ ꯑꯗꯨꯒꯨꯝꯕ ꯃꯈꯜ ꯑꯃꯅꯤ ꯑꯦꯠꯕꯦꯟꯆꯔꯒꯤ ꯑꯣꯏꯅꯗꯤ ꯃꯊꯪꯗ ꯀꯜꯆꯔꯦꯜꯒꯤ ꯃꯇꯥꯡꯗ ꯂꯗꯥꯛ ꯍꯥꯏꯕ ꯂꯝ ꯑꯁꯤ ꯌꯥꯝꯅ ꯀꯜꯆꯔꯦꯜ ꯑꯗꯨꯛꯀꯤ ꯃꯇꯤꯛ ꯔꯤꯁ ꯑꯣꯏꯕ ꯂꯝ ꯑꯃꯅꯤ ꯃꯁꯤꯅ ꯃꯔꯝ ꯑꯣꯏꯔꯒ ꯃꯈꯣꯏꯒꯤ ꯃꯣꯅꯥꯁꯇ꯭ꯔꯤ ꯑꯃꯁꯨꯡ ꯐ꯭ꯔꯦꯟꯂꯤ ꯄꯤꯄꯜꯁꯤꯡ ꯌꯥꯝꯅ ꯅꯨꯡꯉꯥꯏꯕ ꯍꯥꯏꯕꯗꯨ ꯑꯣꯏ ꯑꯩꯈꯣꯏꯅ ꯈꯨꯗꯣꯡ ꯆꯥꯗꯕ ꯑꯃ ꯂꯝꯕꯤꯗ ꯊꯣꯛꯂꯛꯄ ꯃꯇꯝꯗ ꯃꯈꯣꯏꯒꯤ ꯂꯣꯀꯦꯜ ꯄꯤꯄꯜꯁꯤꯡꯅ ꯃꯇꯦꯡ ꯇꯧꯔꯛꯄꯗꯣ ꯃꯗꯨꯅ ꯈ꯭ꯋꯥꯏꯗꯒꯤ ꯀꯜꯆꯔ ꯔꯤꯁ ꯑꯣꯏ ꯍꯥꯏꯕꯗꯣ ꯑꯩꯈꯣꯏꯅ ꯈꯨꯗꯝ ꯑꯣꯏꯅ ꯎꯕ ꯐꯪꯉꯤ ꯃꯗꯨꯅ ꯃꯔꯝ ꯑꯣꯏꯔꯒ ꯑꯩꯈꯣꯏꯅ ꯆꯠꯂꯨꯕ ꯊꯦꯡꯅꯔꯨꯕ ꯑꯩꯈꯣꯏꯅ ꯃꯈꯣꯏꯒꯤ ꯇ꯭ꯔꯦꯗꯤꯁꯟ ꯑꯃꯁꯨꯡ ꯃꯈꯣꯏꯒꯤ ꯀꯜꯆꯔꯦꯜꯁꯤꯡ ꯑꯗꯣ ꯑꯩꯈꯣꯏꯅ ꯂꯔꯟ ꯇꯧꯕꯗ ꯈ꯭ꯋꯥꯏꯗꯒꯤ ꯑꯐꯕ ꯑꯣꯄꯣꯔꯆꯨꯅꯤꯇꯤꯅꯤ ꯍꯥꯏꯅ ꯈꯜꯂꯤ ꯃꯈꯥ ꯇꯥꯅ ꯃꯈꯣꯏꯒꯤ ꯈ꯭ꯋꯥꯏꯗꯒꯤ ꯂꯗꯥꯛ ꯍꯥꯏꯕ ꯂꯝ ꯑꯁꯤꯒꯤ ꯈ꯭ꯋꯥꯏꯗꯒꯤ ꯈꯪꯅꯔꯤꯕꯗꯤ ꯐ꯭ꯔꯦꯁ ꯏꯌꯥꯔ ꯑꯃꯁꯨꯡ ꯃꯈꯣꯏꯒꯤ ꯁꯥꯟꯇꯤꯁꯤꯗ ꯑꯩꯈꯣꯏꯅ ꯈꯪꯅꯔꯤꯕꯅꯤ ꯐ꯭ꯔꯦꯁ ꯏꯌꯥꯔ ꯍꯥꯏꯔꯒꯗꯤ ꯑꯩꯈꯣꯏꯒꯤ ꯏꯁꯤꯡ ꯅꯨꯡꯁꯤꯠ ꯑꯗꯨꯛꯀꯤ ꯃꯇꯤꯛ ꯌꯥꯝꯅ ꯁꯦꯡꯉꯤ ꯅꯥꯜꯂꯤ ꯃꯔꯝꯗꯤ ꯀꯔꯤꯒꯤꯅꯣ ꯍꯥꯏꯕ ꯃꯇꯝꯗ ꯕ꯭ꯌꯨꯖꯤ ꯁꯤꯇꯤ ꯍꯥꯏꯕꯗꯨꯃꯛ ꯑꯣꯏꯗ꯭ꯔꯕꯅꯤꯅ ꯌꯥꯝꯅ ꯐ꯭ꯔꯦꯁ ꯏꯌꯥꯔ ꯑꯗꯨꯛꯀꯤ ꯃꯇꯤꯛ ꯐꯪꯉꯤ ꯃꯗꯨꯅ ꯃꯔꯝ ꯑꯣꯏꯔꯒ ꯍꯥꯏꯔꯤꯕ ꯂꯝ ꯑꯗꯨꯕꯨ ꯌꯥꯝꯅ ꯁꯥꯟꯇꯤ ꯑꯣꯏꯅ ꯂꯩꯕ ꯐꯪꯉꯤ ꯂꯗꯥꯛ ꯍꯥꯏꯕꯁꯤ ꯁꯥꯟꯇꯤ ꯑꯣꯏꯅ ꯂꯩ ꯑꯗꯨꯅ ꯃꯔꯝ ꯑꯣꯏꯔꯒ ꯁꯥꯟꯇꯤ ꯑꯣꯏꯕꯅ ꯃꯔꯝ ꯑꯣꯏꯔꯒ ꯌꯥꯝꯅ ꯄꯥꯔꯐꯦꯛꯁꯟ ꯑꯣꯏ ꯀꯔꯥꯏꯗ ꯑꯣꯏꯕꯒꯦ ꯍꯥꯏꯕ ꯃꯇꯝꯗ ꯔꯤꯂꯦꯛꯁꯤꯡ ꯑꯃꯁꯨꯡ ꯅꯦꯆꯔ ꯑꯗꯨ ꯑꯩꯈꯣꯏꯅ ꯑꯦꯟꯖꯣꯏ ꯇꯧꯕ ꯃꯇꯝꯗ ꯃꯈꯥ ꯇꯥꯅ ꯑꯩꯒꯤ ꯍꯣꯕꯤꯗꯤ ꯐꯣꯇꯣꯒ꯭ꯔꯥꯐꯤ ꯑꯣꯏꯕꯅ ꯃꯔꯝ ꯑꯣꯏꯔꯒ ꯂꯗꯥꯛ ꯆꯠꯄ ꯃꯇꯝꯗ ꯐꯣꯇꯣꯒ꯭ꯔꯥꯐꯤ ꯍꯥꯏꯕꯁꯦ ꯁꯤꯃꯗꯤ ꯑꯩ ꯁꯨꯡꯀꯥꯎ ꯀꯥꯎꯈꯤꯗꯦ ꯃꯔꯝꯗꯤ ꯀꯔꯤꯒꯤꯅꯣ ꯍꯥꯏꯕ ꯃꯇꯝꯗ ꯐꯣꯇꯣꯒ꯭ꯔꯥꯐꯤꯁꯤꯅ ꯃꯤꯒꯤ ꯃꯦꯟꯇꯦꯂꯤꯇꯤ ꯑꯃꯁꯨꯡ ꯏꯁꯄꯤꯔꯤꯆꯨꯋꯦꯂꯤꯇꯤ ꯑꯩꯈꯣꯏꯅ ꯃꯇꯝ ꯄꯨꯝꯕꯗ ꯐꯣꯇꯣꯒ꯭ꯔꯥꯐꯤꯗꯒꯤ ꯑꯩꯈꯣꯏꯅ ꯔꯤꯂꯦꯛꯁ ꯑꯣꯏꯕ ꯐꯪꯉꯤ ꯍꯥꯏꯔꯤꯕ ꯐꯣꯇꯣꯒ꯭ꯔꯥꯐꯤ ꯑꯗꯨꯗꯤ ꯈꯨꯗꯝ ꯑꯣꯏꯅ ꯍꯥꯏꯔꯕꯗ ꯂꯦꯟꯁꯀꯦꯞ ꯐꯣꯇꯣꯒ꯭ꯔꯥꯐꯤ ꯗ꯭ꯔꯃꯥꯇꯤꯀꯦꯜ ꯑꯣꯏꯕ ꯐꯣꯇꯣꯒ꯭ꯔꯥꯐꯤ ꯃꯁꯤꯅ ꯆꯤꯡꯕ ꯀꯌꯥꯝ ꯃꯔꯨꯝ ꯐꯪꯉꯤ ꯃꯊꯪꯗ ꯋꯥꯏꯜ ꯂꯥꯏꯐ ꯍꯥꯏꯕꯁꯤ ꯈꯨꯗꯝ ꯑꯣꯏꯅ ꯄꯤꯅꯤꯡꯉꯥꯏ ꯑꯣꯏ ꯃꯔꯝꯗꯤ ꯂꯗꯥꯛ ꯍꯥꯏꯕ ꯂꯝ ꯑꯁꯤꯗ ꯌꯨꯅꯤꯛ ꯑꯣꯏꯕ ꯏꯁꯄꯣꯠ ꯋꯥꯏꯜ ꯂꯥꯏꯐ ꯀ꯭ꯔꯦꯆꯔꯁꯤꯡꯒꯤꯗꯤ ꯂꯗꯥꯛ ꯍꯥꯏꯕꯁꯨ ꯑꯃꯅꯤ ꯈꯨꯗꯝ ꯑꯣꯏꯅ ꯍꯥꯏꯔꯕꯗ ꯌꯥꯛꯁ ꯑꯃꯁꯨꯡ ꯍꯤꯃꯥꯂꯌꯥꯟ ꯃ꯭ꯔꯃꯣꯠꯁ ꯍꯥꯏꯔꯤꯕ ꯁꯥ ꯑꯅꯤ ꯑꯁꯤ ꯄ꯭ꯔꯤꯊꯤꯕꯤꯗ ꯑꯇꯣꯞꯄ ꯃꯐꯝ ꯀꯌꯥꯗ ꯑꯃꯐꯥꯎ ꯐꯪꯗꯦ ꯍꯥꯏꯔꯤꯕ ꯂꯗꯥꯛ ꯍꯥꯏꯕꯁꯤꯃꯛꯇꯪꯗ ꯐꯪꯉꯤ ꯑꯍꯨꯝꯁꯨꯕꯗ ꯂꯣꯀꯦꯜ ꯀ꯭ꯌꯨꯖꯟ ꯍꯥꯏꯕꯁꯦ ꯂꯣꯀꯦꯜ ꯀ꯭ꯌꯨꯖꯟ ꯍꯥꯏꯕꯗꯤ ꯆꯤꯟꯖꯥꯛꯀꯤ ꯃꯇꯥꯡꯗꯅꯤ ꯂꯗꯥꯛ ꯍꯥꯏꯕ ꯂꯝ ꯑꯁꯤꯗ ꯑꯩꯈꯣꯏꯒꯤ ꯂꯣꯀꯦꯜꯒꯤ ꯆꯤꯟꯖꯥꯛ ꯂꯗꯥꯛ ꯍꯥꯏꯔꯤꯕ ꯂꯝ ꯑꯁꯤꯗꯗꯤ ꯃꯃꯣꯁ ꯑꯩꯈꯣꯏꯅ ꯗꯝꯄ꯭ꯂꯤꯡ ꯍꯥꯏꯅ ꯈꯪꯅꯕ ꯑꯗꯨꯒ ꯇꯨꯛꯄꯥꯛ ꯍꯥꯏꯕ ꯑꯩꯈꯣꯏꯅ ꯅꯨꯗꯜ ꯁꯨꯞ ꯍꯥꯏꯔꯒ ꯈꯪꯅꯕ ꯃꯁꯤꯒꯤ ꯑꯅꯤ ꯑꯁꯤ ꯂꯗꯥꯛꯀꯤ ꯈ꯭ꯋꯥꯏꯗꯒꯤ ꯇꯠꯅ ꯊꯥꯅꯕ ꯌꯥꯗ꯭ꯔꯥꯕ ꯂꯣꯀꯦꯜ ꯐꯦꯕꯔꯥꯠ ꯐꯨꯠ ꯐꯣꯔ ꯂꯗꯥꯛꯀꯤ ꯍꯥꯏꯕꯗꯨꯃꯅꯤ ꯃꯁꯤꯅ ꯗꯤꯂꯤꯁꯤꯌꯁ ꯑꯣꯏꯍꯜꯂꯤ ꯑꯦꯛꯁꯄꯔꯤꯌꯦꯟꯁ ꯑꯣꯏ ꯑꯃꯁꯨꯡ ꯑꯩꯈꯣꯏꯒꯤ ꯑꯩꯈꯣꯏꯒꯤ ꯅꯨꯃꯤꯠ ꯑꯗꯨꯗ ꯔꯥꯏꯗꯤꯡ ꯇꯧꯕ ꯃꯇꯝꯗ ꯑꯩꯈꯣꯏꯒꯤ ꯑꯦꯠꯕꯦꯟꯆꯔꯁ ꯑꯣꯏꯕ ꯑꯦꯛꯁꯄꯔꯤꯌꯦꯟꯁ ꯑꯃ ꯄꯣꯛꯍꯜꯂꯤ ꯃꯔꯤꯁꯨꯕꯗ ꯏꯁꯇꯦꯔꯤ ꯅꯥꯏꯠꯁ ꯑꯩꯈꯣꯏꯒꯤ ꯂꯗꯥꯛ ꯍꯥꯏꯕꯁꯤ ꯆꯠꯄ ꯃꯇꯝꯗ ꯑꯩꯈꯣꯏꯅ ꯅꯨꯃꯤꯗꯥꯡ ꯇꯥꯔꯛꯄ ꯃꯇꯝꯗ ꯑꯩꯈꯣꯏꯅ ꯒꯥꯔꯤ ꯊꯧꯔꯛꯄꯗ ꯕꯥꯏꯛ ꯊꯧꯔꯛꯄꯗ ꯑꯩꯈꯣꯏ ꯏꯁꯇꯥꯔ ꯒꯦꯖꯤꯡ ꯇꯧꯔ ꯇꯧꯔ ꯊꯧꯔꯛꯄꯗ ꯊꯧꯔꯛꯄꯗꯣ ꯑꯗꯨꯛꯀꯤ ꯃꯇꯤꯛ ꯌꯥꯝꯅ ꯕ꯭ꯔꯤꯂꯤꯌꯟ ꯑꯣꯏꯕ ꯋꯥꯈꯜꯂꯣꯟ ꯑꯃ ꯂꯥꯛꯈꯤ ꯃꯗꯨꯅ ꯃꯔꯝ ꯑꯣꯏꯔꯒ ꯍꯤꯃꯥꯂꯌꯥꯁ ꯍꯥꯏꯕꯁꯤꯃꯁꯨ ꯌꯥꯝꯅ ꯐꯖꯕ ꯍꯥꯏꯕꯗꯨ ꯆꯤꯡꯍꯜꯂꯤ ꯏꯁꯇꯥꯔꯁꯤꯡꯁꯤꯅ ꯂꯣꯏꯅꯅ ꯑꯩꯈꯣꯏꯒꯤ ꯀꯝꯃꯨꯅꯤꯇꯤ ꯐꯤꯂꯤꯡꯒꯤ ꯃꯇꯨꯡ ꯏꯟꯅꯗꯤ ꯑꯩꯈꯣꯏꯅ ꯂꯗꯥꯛ ꯆꯠꯄ ꯃꯇꯝꯗ ꯕꯥꯏꯛꯀꯔꯁ ꯀꯌꯥ ꯃꯔꯨꯝꯁꯤꯡ ꯊꯦꯡꯅꯩ ꯂꯣꯏꯅ ꯂꯣꯏꯅꯅ ꯃꯁꯤꯒꯤ ꯕꯥꯏꯛꯀ꯭ꯔꯁꯤꯡꯁꯤꯁꯤꯗꯩꯁꯤꯗ ꯑꯩꯈꯣꯏꯒꯤ ꯁꯦꯟꯁ ꯑꯃꯁꯨꯡ ꯑꯩꯈꯣꯏꯒꯤ ꯀ꯭ꯔꯤꯌꯦꯇꯤꯕꯤꯇꯤ ꯑꯦꯠꯕꯦꯟꯆꯔ ꯑꯩꯈꯣꯏ ꯄꯨꯜꯂꯞ ꯁꯤꯌꯔ ꯇꯧꯃꯤꯟꯅꯔꯒ ꯂꯗꯥꯛꯀꯤ ꯂꯝ ꯑꯁꯤꯗ ꯑꯩꯈꯣꯏ ꯀꯣꯏꯕ ꯆꯠꯃꯤꯟꯅꯈꯤ ꯂꯗꯥꯛ ꯍꯥꯏꯕ ꯂꯝ ꯑꯁꯤ ꯑꯩꯅ ꯑꯍꯥꯟꯕꯗ ꯌꯨꯇ꯭ꯌꯨꯞꯇ ꯑꯃꯁꯨꯡ ꯁꯣꯁꯦꯜ ꯃꯦꯗꯤꯌꯥꯗ ꯕ꯭ꯂꯣꯒꯔꯁꯤꯡꯅ ꯔꯤꯀꯝꯃꯦꯟ ꯇꯧꯔꯛꯄꯗꯒꯤ ꯑꯩꯅ ꯂꯗꯥꯛ ꯍꯥꯏꯕꯁꯤ ꯆꯨꯁ ꯇꯧꯔꯒ ꯑꯩꯅ ꯀꯣꯏꯕ ꯆꯠꯈꯤꯕꯅꯤ